ꯍꯜꯂꯣ ꯀꯅꯥꯅꯣ ꯁꯤꯕꯣ ꯃꯥꯟꯅꯤ ꯃꯥꯟꯅꯤ ꯀꯣꯕꯤ ꯀꯦ ꯖꯤꯗ ꯂꯨꯄꯥ ꯅꯤꯐꯨ ꯄꯤꯌꯦ ꯑꯥꯜꯂꯨ ꯀꯦ ꯖꯤꯗꯅ ꯀꯨꯟꯊ꯭ꯔꯥ ꯄꯤꯌꯦ ꯈꯥꯃꯦꯟꯗꯨꯅ ꯂꯨꯄꯥ ꯀꯨꯟꯃꯉꯥ ꯄꯤꯌꯦ ꯈꯣꯡꯗ꯭ꯔꯨꯝꯁꯨ ꯀꯦ ꯖꯤꯗ ꯀꯨꯟꯊ꯭ꯔꯥ ꯄꯤꯌꯦ ꯀꯦ ꯖꯤ ꯃꯈꯥꯏ ꯑꯣꯏꯔꯒꯅ ꯂꯨꯄꯥ ꯇꯔꯥ ꯃꯉꯥ ꯇꯔꯥꯒꯤꯁꯨ ꯂꯩ ꯑꯩꯈꯣꯏ ꯀꯦ ꯖꯤꯗ ꯐꯂꯥ ꯑꯣꯜꯂꯁꯨ ꯌꯥꯏ ꯃꯥꯏꯔꯦꯟꯁꯨ ꯀꯦ ꯖꯤꯗ ꯂꯨꯄꯥ ꯀꯨꯟꯊ꯭ꯔꯥ ꯄꯤꯌꯦ ꯃꯄꯨꯜ ꯑꯃꯗ ꯂꯨꯄꯥ ꯀꯨꯟꯊ꯭ꯔꯥ ꯄꯤꯌꯦ ꯍꯧꯖꯤꯛ ꯀꯌꯥꯝ ꯂꯧꯒꯗꯃꯣ ꯆꯥꯅ ꯊꯛꯅꯕ꯭ꯔꯣ ꯅꯠꯇ꯭ꯔꯒ ꯗꯨꯀꯥꯟ ꯐꯝꯃꯁꯨ ꯍꯣꯜꯁꯦꯜ ꯑꯣꯏꯅ ꯄꯤꯔꯁꯨ ꯌꯥꯏꯌꯦ ꯍꯣꯜꯁꯦꯜ ꯔꯦꯠꯇ ꯈꯔ ꯈꯔ ꯇꯥꯔꯒ ꯃꯥꯟꯅꯤ ꯃꯥꯟꯅꯤ ꯌꯥꯝꯅ ꯂꯧꯒꯗꯕ ꯑꯣꯏꯔꯗꯤ ꯑꯗꯨꯝ ꯃꯃꯟ ꯈꯔ ꯈꯔ ꯇꯥꯔꯒ ꯄꯤꯕ ꯌꯥꯅꯤꯌꯦ ꯄꯨꯡ ꯀꯌꯥ ꯇꯥꯕꯗ ꯂꯥꯛꯇꯣꯔꯤꯃꯣ ꯀꯌꯥꯝ ꯌꯥꯝ ꯊꯥꯔꯝꯃꯣ ꯍꯥꯏꯔꯤꯃꯣ ꯀꯔꯤ ꯀꯔꯤꯅꯣ ꯃꯥꯏꯔꯦꯟꯅ ꯀꯌꯥꯝ ꯊꯥꯔꯝꯒꯗꯕ ꯈꯣꯡꯗ꯭ꯔꯨꯝꯅ ꯀꯌꯥꯝ ꯑꯣꯗꯔ ꯇꯧꯗ꯭ꯔꯗꯤ ꯌꯥꯔꯣꯏꯌꯦ

ꯃꯨꯂꯤꯒꯨꯝꯕ ꯒꯖꯔꯒꯨꯝꯕꯁꯨ ꯂꯩꯒꯅꯤ ꯍꯋꯥꯏ ꯖꯥꯔꯁꯨ ꯂꯩ ꯃꯨꯂꯤꯒꯨꯝꯕ ꯒꯥꯖꯔꯒꯨꯝꯕ ꯈꯥꯃꯦꯟꯒꯨꯝꯕꯁꯨ ꯂꯩꯌꯦ ꯊꯕꯤꯁꯨ ꯂꯩꯅꯤꯌꯦ ꯑꯣ ꯂꯥꯛꯄ ꯃꯇꯝꯗꯨꯅ ꯕꯥꯀꯤꯗꯤ ꯇꯧꯕ ꯌꯥꯗꯦ ꯕꯥꯀꯤꯗꯤ ꯇꯧꯕ ꯌꯥꯗꯦ ꯄꯩꯁꯥ ꯄꯨꯔꯒ ꯂꯥꯛꯀꯗꯕ ꯍꯣꯏ ꯂꯥꯛꯑꯣ ꯂꯥꯛꯑꯣ ꯍꯣꯏ ꯍꯣꯏ ꯊꯝꯃꯦ ꯊꯝꯃꯦ